ꯅꯨꯄꯤꯒꯤ ꯑꯣꯏꯅ ꯌꯦꯡꯉꯒꯗꯤ ꯌꯥꯝꯅ ꯀꯥꯟꯅꯩ ꯍꯥꯏꯕꯗꯤ ꯅꯨꯄꯤꯖꯦ ꯑꯩꯈꯣꯏꯒꯤ ꯃꯩꯇꯩ ꯑꯩꯈꯣꯏ ꯃꯅꯤꯄꯨꯔꯤ ꯑꯣꯏꯅ ꯂ ꯂꯩꯕ ꯀꯥꯡꯒꯨꯒꯤ ꯑꯣꯏꯅꯗꯤ ꯌꯥꯝ ꯆꯣꯡꯊꯣꯛꯇꯅ ꯃꯄꯥꯜ ꯂꯝꯗꯒ ꯊꯣꯛꯇꯅ ꯑꯣꯂꯦꯝꯄꯤꯌꯥꯟ ꯃꯌꯥꯝꯖꯨ ꯂꯩꯔꯦ ꯑꯩꯈꯣꯏꯒꯤ ꯑꯣꯏꯅꯗꯤ ꯑꯗꯨꯒ ꯃꯣꯏ ꯗꯔꯀꯥꯔ ꯌꯥꯝ ꯂꯩ ꯍꯥꯏꯕꯗꯤ ꯃꯣꯏ ꯅꯨꯄꯥꯅ ꯉꯝꯗꯕ ꯊꯕꯛ ꯊꯧꯔꯝ ꯃꯌꯥꯝꯁꯨ ꯁꯣꯁꯦꯜ ꯑꯣꯏꯅ ꯌꯥꯝ ꯆꯣꯡꯊꯣꯔꯑꯦ ꯍꯧꯖꯤꯛ ꯁꯥꯟꯅꯕ ꯀꯥꯡꯕꯨꯁꯤꯡꯖꯦ ꯅꯨꯄꯤ ꯄꯆꯥ ꯑꯗꯒꯤ ꯐꯨꯕꯣꯜ ꯁꯥꯟꯅꯕ ꯑꯣ ꯈꯪꯗꯦ ꯑꯃ ꯈꯪꯗꯦ ꯂꯣꯏꯅꯃꯛ ꯁꯥꯟꯅꯔꯣꯏ ꯅꯨꯄꯤꯁꯤꯡꯖꯦ ꯃꯣꯏ ꯌꯥꯝ ꯊꯧꯗꯥꯡ ꯌꯥꯝ ꯆꯥꯎꯋꯦ ꯃꯣꯏꯒꯤꯗꯤ ꯌꯥꯝ ꯀꯥꯟꯅꯩ ꯃꯣꯏꯒꯤ ꯈꯟꯕꯗ